ꯍꯂꯣ ꯍꯂꯣ ꯑ ꯏꯃꯧ ꯏꯃꯧꯅꯨꯄꯤ ꯂꯩꯁꯤꯇꯦꯟ ꯇꯥꯏꯌꯦ ꯇꯥꯕ꯭ꯔꯥ ꯏꯃꯧꯅꯨꯄꯤ ꯂꯩꯁꯤꯇꯦꯟ ꯏꯃꯧ ꯑ ꯑꯗꯨꯀꯣ ꯅꯪ ꯑꯩꯕꯨ ꯒꯣꯗꯦꯁ ꯏꯃꯣꯏꯅꯨꯒꯤ ꯋꯥꯔꯤ ꯂꯤꯕꯤꯌꯣ ꯍꯥꯏꯅ ꯉꯔꯥꯡ ꯉꯁꯥꯏ ꯀꯣꯜ ꯇꯧꯕꯗꯣ ꯉꯔꯥꯡꯂ ꯉꯁꯥꯏꯔꯥ ꯀꯣꯜ ꯇꯧꯕꯗꯣ ꯑꯩꯗꯣ

ꯍꯂꯣ ꯑꯁꯤꯇꯦꯟ ꯑꯩꯗꯤ ꯅꯪꯒꯤ ꯃꯈꯣꯟꯗꯣ ꯇꯥꯗ꯭ꯔꯦꯅꯦ ꯅꯦꯠꯋꯥꯛꯁꯤꯗꯤꯕ

ꯍꯣꯏ ꯍꯣꯏ ꯑꯗꯨꯗꯤ ꯊꯝꯂꯒꯦ